ꯑꯥ ꯍꯜꯂꯣ ꯑꯥ ꯇꯥꯏꯌꯦ ꯇꯥꯏꯌꯦ ꯀꯅꯥ ꯑꯣꯏꯗꯣꯏꯅꯣ ꯑꯥ ꯍꯣꯏ ꯍꯥꯏꯕꯤꯎ ꯑꯣ ꯑꯗꯨꯗꯤ ꯅꯍꯥꯛꯁꯦ ꯑꯩꯈꯣꯏꯒꯤ ꯆꯨꯔꯥꯆꯥꯟꯄꯨꯔꯒꯤ ꯃꯤꯗꯤ ꯑꯣꯏꯗꯦ ꯅꯠꯇ꯭ꯔꯥ ꯑꯣ ꯑꯗꯨꯗꯤ ꯍꯌꯦꯡꯁꯤ ꯑꯩꯈꯣꯏ ꯆꯨꯔꯥꯆꯥꯟꯄꯨꯔꯗ ꯑꯩꯈꯣꯏ ꯁꯨꯃꯥꯡ ꯂꯤꯂꯥꯒꯤ ꯑꯥ ꯑꯩꯈꯣꯏ ꯐꯪꯁꯟ ꯑꯃ ꯇꯧꯒꯗꯧꯔꯤꯕꯀꯣ ꯍꯣꯏ ꯑꯗꯨꯗ ꯌꯦꯡꯕꯕꯨꯗꯤ ꯌꯥꯔꯦ ꯑꯗꯨꯗ ꯂꯥꯛꯄꯤꯔꯣꯅꯦ ꯑꯗꯨꯗꯤ ꯌꯦꯡꯃꯤꯟꯅꯔꯁꯤꯅꯦ ꯁꯨꯃꯥꯡ ꯂꯤꯂꯥꯒꯤ ꯍꯥꯟꯅ ꯌꯦꯡꯈꯤꯕ ꯈꯣꯠꯈꯤꯕ ꯂꯩꯕ꯭ꯔꯣ ꯁꯨꯃꯥꯡ ꯂꯤꯂꯥꯁꯤꯗꯤ ꯍꯧꯖꯤꯛ ꯍꯧꯖꯤꯛꯀꯤ ꯁꯃꯥꯖꯗ ꯈ꯭ꯋꯥꯏꯗꯒꯤ ꯐꯔꯤꯕ ꯑꯩꯈꯣꯏꯒꯤ ꯑꯁꯣꯏꯕ ꯀꯌꯥ ꯑꯁꯤꯕꯨ ꯆꯨꯝꯊꯣꯛꯂꯤꯕ ꯑꯗꯨꯒꯨꯝꯕ ꯄ꯭ꯂꯦꯠꯐꯣꯝ ꯑꯃꯅꯦꯕ ꯍꯥꯟꯅ ꯌꯦꯡꯈ꯭ꯔꯕꯣ ꯑꯣ ꯍꯣꯏ ꯍꯣꯏ ꯍꯌꯦꯡ ꯑꯗꯨꯗꯤ ꯍꯌꯦꯡ ꯂꯦꯡꯊꯣꯛꯄꯤꯔꯛꯑꯣ ꯑꯗꯨꯝ ꯌꯦꯡꯂꯁꯦ ꯑꯗꯣ ꯅꯍꯥꯛꯀꯤ ꯒꯥꯔꯤꯀꯗꯤ ꯂꯩꯕ꯭ꯔꯣ ꯂꯥꯛꯅꯕꯒꯤ ꯑꯣ ꯑꯗꯨ ꯑꯣꯏꯇꯥꯔꯗꯤ ꯑꯩꯅ ꯄꯤꯛꯑꯞ ꯇꯧꯍꯜꯂꯛꯄ ꯇꯥꯔꯦ ꯑꯗꯨꯒ ꯍꯌꯦꯡꯁꯤ ꯅꯪ ꯑꯃꯨꯛ ꯂꯥꯛꯂꯒ ꯑꯃꯨꯛ ꯍꯟꯕꯗꯤ ꯌꯥꯔꯣꯏ ꯑꯗꯨꯅ ꯅꯍꯥꯛꯁꯤ ꯑꯩꯈꯣꯏ ꯔꯦꯟꯇꯒꯨꯝꯕ ꯀꯩꯒꯨꯝꯕ

ꯑꯗꯨꯗꯤ ꯕꯖꯥꯔ ꯃꯌꯥꯗꯁꯨ ꯑꯩꯈꯣꯏꯒꯤ ꯆꯨꯔꯥꯆꯥꯟꯄꯨꯔꯒꯤ ꯑꯩꯈꯣꯏꯒꯤ ꯅ꯭ꯌꯨ ꯕꯖꯥꯔ ꯑꯗꯨꯒꯤ ꯃꯅꯥꯛꯇꯅꯦꯕ ꯑꯩꯈꯣꯏꯒꯤ ꯀꯩꯅꯣ ꯇꯧꯗꯣꯏꯁꯦ ꯑꯥ ꯂꯤꯂꯥꯁꯤ ꯇꯧꯒꯗꯣꯏꯁꯦ ꯑꯗꯨꯅ ꯅ꯭ꯌꯨ ꯕꯖꯥꯔꯒꯤꯗꯨꯗ ꯑꯗꯨꯝ ꯅꯛꯁꯨ ꯅꯛꯑꯦ ꯑꯗꯨꯗ ꯑꯩꯈꯣꯏ ꯔꯦꯟꯇ ꯂꯩꯔꯒ ꯑꯗꯨꯗ ꯑꯩꯈꯣꯏ ꯑꯥ ꯑꯗꯨꯝ ꯌꯦꯡꯕ ꯌꯥꯔꯅꯦꯕ ꯍꯧꯒꯗꯣꯏꯁꯦ ꯍꯌꯦꯡ ꯑꯗꯨꯝ ꯉꯟꯅ ꯄꯨꯡ ꯇꯔꯨꯛ ꯁ꯭ꯋꯥꯏꯗꯒꯤ ꯑꯗꯨꯝ ꯍꯧꯔꯅꯦꯕ ꯄꯨꯡ ꯇꯔꯨꯛ ꯂꯤꯂꯥꯁꯦ ꯄꯨꯡ ꯑꯃ ꯃꯈꯥꯏ ꯑꯅꯤꯒꯨꯝꯕ ꯑꯗꯨꯝ ꯁꯥꯟꯅꯕꯅꯦꯕ ꯑꯗꯨ ꯄꯨꯡ ꯇꯔꯨꯛ ꯃꯈꯥꯏ ꯁ꯭ꯋꯥꯏꯗꯒꯤ ꯍꯧꯔꯒ ꯑꯗꯨꯝ ꯄꯨꯡ ꯇꯔꯥ ꯐꯥꯎꯕꯁꯤꯗ ꯑꯩꯈꯣꯏ ꯂꯤꯂꯥꯁꯤ ꯂꯣꯏꯔꯒ ꯑꯗꯨꯝ ꯔꯦꯟꯇ ꯆꯪꯂꯒ ꯑꯗꯨꯝ ꯄꯣꯊꯥꯕꯕꯨꯗꯤ ꯌꯥꯔꯅꯦꯕ ꯑꯗꯣ ꯁꯣꯝꯁꯤ ꯍꯌꯦꯡ ꯑꯩꯈꯣꯏꯅ ꯑꯥ ꯄꯤꯛꯑꯞ ꯇꯧꯕ ꯂꯥꯛꯄ ꯇꯥꯔꯦꯅꯦꯀꯣ ꯎꯝ ꯍꯣꯏ ꯌꯥꯏ ꯌꯦꯡꯃꯤꯟꯅꯁꯦ ꯑꯗꯨꯕꯨ ꯍꯌꯦꯡꯁꯤ ꯑꯩꯈꯣꯏ ꯂꯤꯂꯥꯗꯨꯒꯤ ꯐꯪꯁꯟꯗꯨꯕꯨꯗꯤ ꯍꯌꯦꯡꯁꯦ ꯑꯗꯨꯝ ꯁꯨꯡꯁꯣꯏ ꯁꯣꯏꯗꯅ ꯇꯧꯔꯒꯗꯕ ꯂꯩꯔꯕꯅꯦ ꯑꯗꯨꯕꯨ ꯑꯥ ꯂꯤꯂꯥꯗꯨ ꯍꯧꯔꯝꯗꯥꯏ ꯑꯩꯈꯣꯏ ꯂꯝꯁꯤꯁꯨ ꯈꯤꯇꯪ ꯑꯩꯈꯣꯏ ꯆꯨꯔꯥꯆꯥꯟꯄꯨꯔ ꯑꯣꯏꯔꯒꯁꯨ ꯂꯥꯞꯄꯅꯤꯅ ꯅꯍꯥꯛꯁꯦ ꯑꯩꯈꯣꯏꯅ ꯄꯤꯛꯑꯞ ꯇꯧꯕ ꯂꯥꯛꯀꯗꯣꯏꯅꯦꯕꯀꯣ ꯑꯗꯨꯒꯤ ꯆꯥꯔꯖꯇꯤ ꯅꯍꯥꯛꯅ ꯈꯔ ꯇꯧꯕ ꯇꯥꯔꯦ ꯀꯔꯤ ꯈꯜꯂꯤ ꯍꯣꯏ ꯑꯥ ꯆꯥꯔꯖꯁꯦ ꯑꯩꯈꯣꯏ ꯍꯧꯖꯤꯛ ꯂꯩꯔꯤꯁꯦ ꯊꯥꯎꯒꯤ ꯃꯃꯟꯗꯤ ꯇꯥꯡꯕꯅꯤꯅ ꯅꯍꯥꯛꯀꯤꯗꯨ ꯐꯥꯎꯕ ꯂꯥꯛꯄ ꯀꯥꯟꯗ ꯀꯣ ꯑꯗꯨꯝ ꯑꯩꯈꯣꯏ ꯂꯨꯄꯥ ꯁꯕꯦꯟ ꯍꯟꯗ꯭ꯔꯦꯗ ꯀꯨꯝꯕꯗꯤ ꯑꯗꯨꯝ ꯂꯧꯔꯅꯦꯕ ꯀꯩꯁꯨ ꯀꯥꯏꯗꯦꯀꯣ ꯑꯣ ꯑꯣ ꯌꯥꯏ ꯌꯥꯏ ꯑꯗꯨꯗꯤ ꯅꯍꯥꯛꯀꯤ ꯑꯥ ꯑꯩꯒꯤ ꯋꯥꯆꯦꯞꯇ ꯁꯤ ꯅꯝꯕꯔꯁꯤꯗ ꯋꯥꯆꯦꯞ ꯍꯥꯡꯕꯅꯦꯕꯀꯣ ꯑꯗꯣ ꯅꯍꯥꯛꯀꯤ ꯀꯩꯅꯣꯗꯣ ꯑꯥ ꯑꯦꯔꯤꯌꯥꯗꯣ ꯑꯩꯉꯣꯟꯗ ꯋꯥꯆꯦꯞꯇ ꯑꯗꯨꯝ ꯊꯥꯕꯤꯔꯛꯑꯣ ꯂꯪꯒꯤ ꯂꯩꯐꯝꯗꯣ ꯑꯗꯨꯒ ꯍꯌꯦꯡ ꯑꯗꯨꯝ ꯄꯤꯛꯑꯞ ꯇꯧꯕ ꯂꯥꯛꯆꯔꯒꯦ ꯑꯗꯨꯗꯤ ꯑꯩ ꯊꯝꯂꯒꯦꯀꯣ ꯎꯝ ꯐꯔꯦ ꯐꯔꯦ